ꯑꯩꯁꯦ ꯅꯨꯃꯤꯠꯁꯦ ꯍꯧꯒꯠꯂꯛꯅꯅꯤ ꯅꯨꯃꯤꯠ ꯃꯁꯤꯒꯤ ꯅꯨꯃꯤꯠꯁꯤꯗ ꯑꯩ ꯍꯧꯒꯠꯂꯛꯄ ꯀꯥꯟꯁꯤꯗ ꯑꯩꯁꯦ ꯄꯨꯡ ꯃꯪꯉꯥ ꯃꯪꯉꯥꯗ ꯍꯧꯒꯠꯄ ꯌꯥꯎꯒꯅꯤ ꯇꯔꯨꯛꯇ ꯍꯧꯒꯠꯄ ꯌꯥꯎꯒꯅꯤ ꯁꯤꯒꯤ ꯑꯅꯤ ꯃꯅꯨꯡꯁꯤꯗ ꯍꯧꯒꯠꯂꯕ ꯃꯇꯨꯡꯁꯤꯗ ꯑꯩꯁꯦ ꯏꯔꯨꯖ ꯃꯥꯏꯊꯖꯔꯅꯤ ꯍꯛꯆꯥꯡ ꯂꯣꯏꯁꯟꯕ ꯂꯣꯏꯔꯕ ꯃꯇꯨꯡꯗ ꯍꯛꯆꯥꯡ ꯂꯣꯏꯁꯟꯕ ꯂꯣꯏꯔꯕ ꯃꯇꯨꯡꯁꯤꯗ ꯑꯩꯁꯦ ꯆꯥꯛ ꯆꯥꯕ ꯈꯣꯠꯄ ꯑꯩ ꯂꯟꯁ ꯇꯧꯖꯔꯅꯤ ꯑꯗꯨ ꯂꯣꯏꯔꯕ ꯃꯇꯨꯡꯗ ꯑꯩ ꯄꯨꯡ ꯃꯥꯄꯟꯃꯈꯥꯏ ꯑꯗꯨꯗ ꯊꯕꯛ ꯆꯠꯂꯒꯗꯤ ꯑꯩꯒꯤ ꯑꯣꯐꯤꯁ ꯑꯋꯥꯔ ꯅꯪꯅꯕ ꯑꯩꯒꯤ ꯆꯠꯆꯔꯅꯤ ꯑꯗꯨꯒ ꯑꯩ ꯍꯜꯂꯛꯄꯅ ꯅꯥꯏꯟ ꯊꯥꯔꯇꯤ ꯇꯨ ꯁꯤꯛꯁ ꯑꯦ ꯑꯦꯝ ꯁꯤꯛꯁ ꯄꯤ ꯑꯦꯝ ꯐꯧꯅꯤ ꯑꯗꯨꯒ ꯊꯕꯛ ꯆꯠꯄ ꯅꯨꯃꯤꯠꯅ ꯆꯠꯂꯒꯅ ꯍꯜꯂꯛꯄ ꯇꯥꯔꯒꯗꯤ ꯍꯜꯂꯛꯄꯗ ꯑꯩꯁꯦ ꯋꯥꯔꯕꯅꯤꯅ ꯄꯣꯊꯥꯔꯒ ꯑꯗꯨꯃꯥꯏꯅ ꯗꯤꯟꯅꯔ ꯇꯧꯔꯕ ꯃꯇꯨꯡꯗ ꯅꯥꯏꯟ ꯅꯥꯏꯟ ꯇꯨ ꯇꯦꯟꯐꯧꯒꯤ ꯃꯅꯨꯡꯗ ꯄꯤ ꯑꯦꯝ ꯐꯧꯒꯤ ꯃꯅꯨꯡꯗ ꯑꯗꯨꯃꯥꯏꯅ ꯄꯣꯊꯥꯖꯩ ꯑꯗꯨꯒ ꯀꯩꯒꯨꯝꯕ ꯊꯕꯛ ꯆꯠꯇꯕ ꯇꯥꯔꯒꯗꯤ ꯐ꯭ꯔꯦꯟ ꯑꯩꯒꯤ ꯐ꯭ꯔꯦꯟꯁꯤꯡ ꯑꯗꯨꯝ ꯆꯤꯜ ꯑꯥꯎꯠ ꯇꯧꯔꯒ ꯍꯦꯡꯑꯥꯎꯠ ꯇꯧꯔꯒ ꯍꯜꯂꯛꯑꯒ ꯑꯗꯨꯝ ꯍꯥꯏꯔꯤꯕ ꯃꯇꯝ ꯅꯥꯏꯟ ꯇꯨ ꯇꯦꯟꯁꯤꯗ ꯑꯗꯨꯃꯥꯏꯅ ꯇꯨꯝꯖꯔꯒ ꯃꯇꯝꯁꯦ ꯂꯣꯏ